ꯇꯥꯃꯣ ꯑꯩ ꯀꯔꯅꯖꯤꯠꯅꯦ ꯇꯧꯖꯔꯛꯏꯁꯦ ꯇꯥꯃꯣꯒꯤ ꯍꯣꯇꯦꯜꯗꯒꯤ ꯑꯩꯅ ꯇꯣꯏꯅ ꯍꯦꯛ ꯍꯦꯛ ꯂꯧꯕꯗꯣ ꯑꯗꯣ ꯉꯁꯤꯗꯣ ꯍꯣꯔꯦꯟ ꯄꯨꯡ ꯃꯔꯤꯃꯈꯥꯏ ꯅꯪꯅꯕ ꯑꯗꯨꯋꯥꯏꯗ ꯑꯃꯇꯪ ꯑꯦꯔꯦꯟꯖ ꯇꯧꯕꯤꯌꯨꯕ ꯂꯧꯒꯗꯕꯁꯤꯡꯗꯣ ꯑꯩ ꯍꯥꯏꯔꯛꯀꯦ ꯍꯥꯏꯐꯦꯠ ꯀꯩꯅꯣ ꯏꯕꯤꯌꯣ ꯄꯔꯣꯊꯥ ꯃꯉꯥ ꯑꯃꯅꯦ ꯑꯗꯨꯗꯒꯤ ꯕ꯭ꯔꯤꯌꯥꯅꯤ ꯄ꯭ꯂꯦꯠ ꯑꯃꯅꯦ ꯑꯗꯨꯗꯒꯤ ꯃꯣꯃꯣ ꯄ꯭ꯂꯦꯠ ꯑꯃꯅꯦ ꯗꯣ ꯄꯦꯞꯁꯤꯗꯨ ꯂꯤꯇꯔ ꯑꯃ ꯃꯈꯥꯏꯒꯤꯗꯨ ꯑꯗꯨꯃꯒ ꯑ ꯄꯩꯁꯥꯗꯤ ꯑꯗꯨꯝ ꯖꯤ ꯄꯦꯗ ꯑꯗꯨꯝ ꯇꯧꯔꯛꯄ ꯌꯥꯒꯗ꯭ꯔ ꯇꯥꯃꯣ ꯑꯣ ꯌꯥꯅꯤꯌꯦ ꯍꯣꯏ ꯍꯣꯏ ꯑ ꯍꯣꯏ ꯃꯥꯅꯤ ꯃꯥꯅꯤ ꯇꯥꯃꯣ ꯑꯗꯨ ꯀꯩꯅꯣꯅꯦ ꯀꯛꯆꯤꯡ ꯋꯥꯏꯔꯤ ꯅꯤꯡꯊꯧ ꯄꯔꯦꯡ ꯑ ꯉꯔꯥꯡ ꯅꯍꯥꯟ ꯊꯤꯜꯂꯛꯑꯝꯕꯗꯣ ꯑ ꯑꯗꯨꯒꯤ ꯖꯒꯥꯗꯨꯗ ꯍꯣꯏ ꯑꯩ ꯊꯣꯡꯒꯥꯟꯗ ꯉꯥꯏꯔ ꯂꯩꯔꯝꯃꯒꯦ ꯇꯥꯃꯣ ꯑ ꯐꯔꯦ ꯐꯔꯦ ꯌꯥꯝ ꯅꯨꯉꯥꯏꯔꯦ ꯇꯥꯃꯣ ꯑ ꯊꯝꯃꯦ ꯊꯝꯃꯦ